ꯃꯅꯤꯄꯨꯔꯤ ꯃꯤꯌꯥꯝꯅ ꯑꯩꯈꯣꯏꯒꯤ ꯂꯣꯟ ꯑꯁꯤ ꯑꯩꯈꯣꯏꯒꯤ ꯃꯁꯛ ꯑꯃꯁꯨꯡ ꯖꯥꯇꯤ ꯑꯗꯨꯗ ꯇꯤꯟꯕꯒꯤ ꯃꯁꯛ ꯑꯗꯨ ꯐꯣꯡꯗꯣꯛꯅꯕꯒꯤꯗꯃꯛ ꯃꯤꯇꯤꯡ ꯅꯠꯇ꯭ꯔꯒ ꯂꯣꯛ ꯁꯥꯕꯥꯅꯆꯤꯡꯕ ꯀꯌꯥꯗ ꯃꯅꯤꯄꯨꯔꯤ ꯂꯣꯟ ꯑꯁꯤ ꯃꯅꯤꯄꯨꯔꯤꯒꯤ ꯃꯤꯑꯣꯏꯁꯤꯡꯅ ꯉꯥꯡꯏ ꯅꯠꯇ꯭ꯔꯒ ꯃꯅꯤꯄꯨꯔꯤꯒꯤ ꯑꯣꯏꯕ ꯐꯦꯁꯇꯤꯕꯦꯜ ꯀꯌꯥ ꯊꯣꯛꯂꯛꯄ ꯃꯇꯝꯗ ꯁꯉꯥꯏ ꯐꯦꯁꯇꯤꯕꯦꯜꯅꯆꯤꯡꯕ ꯀꯌꯥ ꯊꯣꯛꯂꯛꯄ ꯃꯇꯝꯗ ꯃꯅꯤꯄꯨꯔꯤ ꯂꯣꯟ ꯉꯥꯡꯗꯨꯅ ꯑꯩꯈꯣꯏꯒꯤ ꯂꯣꯟ ꯑꯁꯤ ꯃꯈꯣꯏꯒꯤ ꯃꯁꯛ ꯑꯃꯁꯨꯡ ꯖꯥꯇꯤ ꯑꯗꯨꯗ ꯇꯥꯛꯏ